ꯍꯜꯂꯣ ꯁꯤꯁꯤꯕꯨ ꯅꯣꯡꯃꯥꯏꯊꯦꯝ ꯒꯣꯕꯤꯅꯦꯟ ꯑꯣꯏꯔꯕ ꯑꯣꯀꯦ ꯑꯣꯀꯦ ꯑꯣꯀꯦ ꯑꯥ ꯑꯩꯗꯨ ꯋꯒꯥꯏ ꯕꯖꯥꯔꯗ ꯑꯥ ꯑꯩ ꯋꯒꯥꯏ ꯕꯖꯥꯔꯗ ꯄꯣꯠ ꯆꯩ ꯈꯔ ꯂꯩꯔꯨꯒꯦ ꯇꯧꯕ ꯑꯩ ꯏꯆꯟꯅꯨꯄꯤꯒꯤ ꯋꯥꯔꯣꯏꯕꯒꯤ ꯃꯥꯒꯤ ꯀꯩꯀꯩ ꯍꯧꯕ ꯈꯣꯠꯄ ꯆꯧ ꯅꯨꯡ ꯀꯩꯀꯩ ꯍꯧꯅꯉꯥꯏ ꯈꯣꯠꯅꯉꯥꯏ ꯑꯗꯒꯤ ꯀꯩꯀꯩ ꯇꯧꯅꯉꯥꯏ ꯃꯥꯒꯤ ꯃꯅꯥ ꯃꯁꯤꯡ ꯀꯩꯀꯩ ꯂꯧꯒꯦꯅ ꯍꯥꯏꯕꯒꯤ ꯀꯩꯀꯩ ꯍꯧꯖꯤꯛꯀꯥꯟꯕꯨ ꯀꯩꯀꯩ ꯐꯪꯉꯤꯅꯣ ꯑꯥ ꯑꯥ ꯑꯥ ꯑꯥ ꯑꯗꯒꯤ ꯑꯣ ꯆꯧꯒꯨꯝꯕ ꯍꯧꯅꯉꯥꯏ ꯖꯒꯔꯒꯨꯝꯕ ꯑꯗꯒꯤ ꯍꯋꯥꯏ ꯊ꯭ꯔꯥꯛꯀꯨꯝꯕ ꯑꯣ ꯑꯣ ꯑꯥ ꯑꯥ

ꯑꯥ ꯑꯣꯔꯒꯥꯅꯤꯛ ꯑꯣꯔꯒꯥꯅꯤꯛꯁꯨ ꯐꯪꯉꯦꯕ ꯑꯣ ꯑꯣꯔꯒꯥꯅꯤꯛꯅ ꯀꯌꯥ ꯀꯌꯥ ꯀꯃꯥꯏꯅ ꯇꯧꯋꯤꯅ ꯀꯦ ꯖꯤꯗ ꯍꯧꯖꯤꯛ ꯀꯣꯕꯤꯁꯦ ꯑꯣ ꯑꯣ ꯑꯣ ꯑꯃꯃꯝꯗ ꯑꯣꯏꯅ ꯂꯧꯋꯦꯕ ꯑꯣ ꯑꯗꯒꯤ ꯍꯋꯥꯏ ꯊ꯭ꯔꯥꯛ ꯑꯥ ꯑꯥ ꯍꯣꯏ ꯑꯣ ꯑꯣ ꯑꯣꯔꯒꯥꯅꯤꯛꯀꯤꯁꯦ ꯌꯥꯡꯈꯩꯒꯤ ꯑꯣ ꯍꯧꯖꯤꯛꯅ ꯑꯃꯨꯛ ꯈꯤꯇꯪ ꯇꯥꯡꯉꯦ ꯑꯣꯀꯦ ꯑꯣꯀꯦ ꯑꯣꯀꯦ ꯑꯗꯨꯒ ꯍꯋꯥꯏ ꯊ꯭ꯔꯥꯛꯀꯨꯝꯕꯁꯤꯗꯤ ꯍꯋꯥꯏ ꯊ꯭ꯔꯥꯛꯀꯨꯝꯕ ꯑꯗꯒꯤ ꯒꯖꯔꯒꯨꯝꯕꯁꯦ ꯑꯣ ꯑꯣ ꯍꯋꯥꯏ ꯊ꯭ꯔꯥꯛꯅ ꯀꯦ ꯖꯤꯗ ꯀꯌꯥ ꯀꯃꯥꯏꯅ ꯂꯩꯔꯤꯅꯣ ꯑꯣ ꯑꯣ

ꯑꯣ ꯍꯋꯥꯏ ꯊ꯭ꯔꯥꯛ ꯑꯥ ꯍꯥꯏꯕꯤꯌꯨ ꯑꯣ ꯑꯣ ꯑꯣ ꯑꯣ ꯑꯣ ꯑꯗꯨꯁꯨ ꯑꯣꯔꯒꯥꯅꯤꯛ ꯑꯗꯨꯝ ꯂꯩꯕ꯭ꯔꯥ ꯑꯗꯨꯝ ꯆꯞ ꯃꯥꯅꯕ꯭ꯔꯥ ꯀꯃꯥꯏꯅ ꯇꯧꯋꯤ ꯑꯣ ꯑꯣ ꯑꯣ ꯑꯣ ꯑꯗꯨꯗꯤ ꯍꯣꯡꯉꯦ ꯑꯗꯨ ꯀꯩꯅꯣꯗꯣ ꯑꯣꯔꯒꯥꯅꯤꯛꯇꯨꯗ ꯑꯣꯏꯅ ꯑꯗꯨꯝ ꯇꯧꯖꯔꯒꯦ ꯑꯗꯨꯒ ꯀꯩꯅꯣꯗꯨ ꯍꯋꯥꯏ ꯊ꯭ꯔꯥꯛ ꯍꯋꯥꯏ ꯊ꯭ꯔꯥꯛꯇꯨꯅ ꯀꯦ ꯖꯤ ꯑꯅꯤꯃꯨꯛꯇꯪ ꯇꯧꯔꯒꯦ ꯌꯥꯝ ꯇꯧꯔꯔꯣꯏꯒꯦ ꯍꯋꯥꯏ ꯊ꯭ꯔꯥꯛ ꯍꯌꯦꯡ ꯃꯔꯨ ꯈꯇꯪ ꯍꯥꯞꯇꯣꯏꯅꯤꯅꯀꯣ ꯑꯗꯒꯤ ꯒꯖꯔꯗꯨꯗꯤ ꯀꯦ ꯖꯤ ꯃꯉꯥꯃꯨꯛ ꯇꯧꯔꯒꯦ ꯑꯗꯨꯒ ꯀꯣꯕꯤ ꯀꯣꯕꯤꯗꯨꯗꯤ ꯑꯗꯨꯝ ꯄꯊꯒꯤꯗꯣꯏꯅꯤꯅ ꯃꯣꯏꯗꯤ ꯀꯦ ꯖꯤ ꯇꯔꯥ ꯑꯍꯣꯏ ꯀꯣꯕꯤꯗꯨ ꯀꯩꯅꯣꯃꯨꯛ ꯀꯨꯟꯃꯨꯛ ꯍꯣꯏ ꯍꯣꯏ ꯍꯣꯏ ꯑꯣ ꯑꯣ ꯀꯩꯝ ꯄꯊꯔꯣꯏꯕ ꯑꯣꯀꯦ ꯑꯣꯀꯦ ꯌꯥꯝ ꯅꯨꯡꯉꯥꯏꯖꯔꯦ ꯑꯗꯨꯗꯤ ꯀꯣꯕꯤꯗꯨ ꯀꯣꯕꯤ ꯀꯨꯟꯃꯨꯛ ꯑꯃꯨꯛ ꯇꯧꯔꯁꯤ ꯑꯗꯨꯒ ꯀꯩꯅꯣ ꯍꯋꯥꯏ ꯊ꯭ꯔꯥꯛꯇꯨꯅ ꯀꯩꯅꯣ ꯀꯦ ꯖꯤ ꯑꯅꯤꯃꯨꯛ ꯇꯧꯔꯁꯤ ꯑꯗꯨꯏꯗꯨꯒ ꯒꯖꯔꯅ ꯀꯦ ꯖꯤ ꯃꯉꯥꯃꯨꯛ ꯑꯗꯨꯒ ꯀꯩꯅꯣꯗꯤ ꯂꯩꯒꯗ꯭ꯔꯥ ꯈꯥꯃꯦꯟ ꯑꯁꯤꯟꯕꯤꯒꯨꯝꯕꯗꯤ ꯂꯩꯕ ꯅꯠꯇ꯭ꯔꯥ ꯑꯣ ꯑꯣ ꯑꯗꯨ ꯑꯣ ꯑꯣ ꯑꯣꯔꯒꯥꯅꯤꯛꯇ ꯑꯗꯨꯝ ꯑꯣꯔꯒꯥꯅꯤꯛꯇꯅ ꯀꯌꯥꯃꯨꯛ ꯂꯩ ꯑꯣ ꯑꯣ ꯀꯦ ꯖꯤꯗ ꯆꯅꯤꯃꯨꯛ ꯍꯣꯏ ꯑꯗꯨ ꯑꯣꯏ ꯇꯥꯔꯒꯗꯤ ꯈꯥꯃꯦꯟ ꯑꯁꯤꯟ ꯈꯥꯃꯦꯟ ꯑꯁꯤꯟꯗꯨꯗꯤ ꯍꯌꯦꯡ ꯑꯗꯨꯝ ꯍꯥꯞꯀꯗꯧꯕꯅꯤꯅꯀꯣ ꯀꯦ ꯖꯤ ꯀꯦ ꯖꯤ ꯍꯣꯏ ꯀꯦ ꯖꯤ ꯇꯔꯥꯃꯉꯥꯃꯨꯛꯇꯪ ꯇꯧꯕꯤꯔꯣ ꯈꯥꯃꯦꯟ ꯑꯁꯤꯟꯕꯅ ꯍꯣꯏ ꯍꯣꯏ ꯍꯣꯏ ꯑꯣꯀꯦ ꯑꯣꯀꯦ ꯑꯣꯀꯦ ꯍꯣꯏ ꯌꯥꯝ ꯅꯨꯡꯉꯥꯏ ꯌꯥꯝ ꯅꯨꯡꯉꯥꯏꯔꯦ ꯍꯧꯖꯤꯛ ꯑꯗꯨꯝ ꯂꯥꯛꯄꯒ ꯑ ꯂꯥꯛꯄꯒ ꯑꯗꯨꯝ ꯂꯧꯕ ꯌꯥꯅꯉꯥꯏ ꯄꯦꯀꯤꯡ ꯑꯗꯨꯝ ꯇꯧꯕꯤꯔꯒꯦ ꯑꯗꯨꯝ ꯇꯧꯔ ꯊꯝꯕꯤꯔꯣ ꯑꯩ ꯑꯗꯨꯝ ꯂꯥꯛꯆꯔꯒꯦ ꯍꯧꯖꯤꯛ ꯑꯗꯨꯝ ꯑꯣꯀꯦ ꯑꯣꯀꯦ ꯑꯣꯀꯦ ꯑꯣꯀꯦ ꯑꯣꯀꯦ ꯑꯣꯀꯦ ꯊꯦꯡꯛ ꯌꯨ ꯊꯦꯡꯛ ꯌꯨ ꯊꯦꯡꯛ ꯌꯨ